ꯁ꯭ꯀꯨꯜ ꯂꯣꯏꯔꯕ ꯃꯇꯨꯡꯗ ꯑꯉꯥꯡꯁꯤꯡꯗ ꯅꯨꯡꯊꯤꯜꯒꯤ ꯃꯇꯝꯗ ꯇꯨꯁꯟ ꯊꯥꯕ ꯑꯁꯤ ꯃꯈꯣꯏꯗ ꯌꯥꯝꯅ ꯑꯋꯥꯕ ꯆꯩꯊꯦ ꯑꯋꯥꯕ ꯍꯛꯆꯥꯡꯒꯤ ꯑꯣꯏꯅ ꯑꯋꯥꯕ ꯑꯃꯁꯨꯡ ꯋꯥꯈꯜꯒꯤ ꯑꯣꯏꯅ ꯑꯋꯥꯕ ꯄꯤꯕ ꯄꯥꯡꯈꯛꯅꯤ ꯍꯥꯏꯅ ꯈꯜꯂꯤ